ꯃꯅꯤꯄꯨꯔꯗ ꯂꯩꯔꯤꯕ ꯀ꯭ꯔꯤꯃꯤꯅꯦꯜꯈꯣꯏ ꯃꯣꯏꯒꯤ ꯑꯂꯣꯠꯄ ꯋꯥꯈꯩ ꯃꯤꯅ ꯈꯕꯔꯗ ꯑꯃꯁꯨꯡ ꯅ꯭ꯌꯨꯁꯇ ꯃꯣꯏꯅ ꯄꯨꯊꯣꯛꯇ꯭ꯔꯤꯁꯤ ꯀꯔꯤꯒꯤꯅꯣ ꯍꯥꯏꯕꯗ ꯃꯣꯏꯁꯤ ꯌꯥꯝ ꯀꯔꯞꯁꯟ ꯀꯟꯕ ꯒꯣꯕꯔꯟꯃꯦꯟꯅ ꯔꯨꯜ ꯇꯧꯕꯒꯤ ꯅꯠꯇ꯭ꯔꯒ ꯃꯣꯏ ꯀ꯭ꯔꯤꯃꯤꯅꯦꯜ ꯈꯣꯏꯁꯤ ꯑꯦꯝ ꯑꯦꯜ ꯑꯦ ꯈꯣꯏ ꯑꯃꯁꯨꯡ ꯒꯣꯕꯔꯟꯃꯦꯟꯒ ꯃꯣꯏ ꯂꯤꯡ ꯂꯩꯕꯒꯤ ꯃꯣꯏ ꯄꯨꯊꯣꯛꯄ ꯉꯝꯗꯕ ꯀ꯭ꯔꯤꯃꯤꯅꯦꯜꯈꯣꯏꯅ ꯃꯤ ꯑꯃ ꯍꯥꯠꯄ ꯅꯠꯇ꯭ꯔꯁꯨ ꯃꯤ ꯑꯃꯒꯤ ꯌꯨꯝ ꯕꯣꯝ ꯇꯧꯕ ꯁꯤꯒꯨꯝꯕ ꯇꯧꯅꯁꯦ ꯃꯣꯏ ꯃꯁꯥꯅ ꯇꯧꯖꯕ ꯅꯠꯇ꯭ꯔꯒꯅ ꯃꯣꯏꯒꯤ ꯃꯈꯥꯗ ꯃꯤ ꯑꯃꯅ ꯏꯟꯁꯤꯟꯕ ꯑꯆꯧꯕ ꯃꯤ ꯑꯃꯅ ꯏꯟꯁꯤꯟꯕ ꯑꯦꯝ ꯑꯦꯜ ꯑꯦ ꯑꯃꯒ ꯑꯃ ꯃꯣꯏ ꯈꯠꯅꯕ ꯑꯗꯨꯒꯨꯝꯕ ꯂꯩꯕ ꯇꯥꯔꯒꯗꯤ ꯃꯣꯏ ꯅ꯭ꯌꯨꯁꯇꯁꯨ ꯄꯨꯊꯣꯛꯇꯦ ꯑꯃꯁꯨꯡ ꯃꯣꯏꯒꯤ ꯑꯥꯏꯗꯦꯟꯇꯤꯇꯤ ꯃꯣꯏꯅ ꯀꯅꯥ ꯃꯤꯔ ꯁꯤꯔ ꯍꯥꯏꯕꯁꯨ ꯃꯣꯏ ꯄꯨꯊꯣꯛꯇꯦ ꯍꯥꯏꯕꯗꯤ ꯀꯔꯞꯁꯟꯅ ꯊꯜꯂꯕ ꯃꯅꯤꯄꯨꯔꯁꯦ ꯑꯣꯜꯍꯟꯕ ꯉꯝꯗꯦ ꯀ꯭ꯔꯤꯃꯤꯅꯦꯜꯈꯣꯏꯁꯤꯅ ꯑꯩꯈꯣꯏꯅ ꯃꯤ ꯑꯃ ꯍꯥꯠꯂꯦ ꯍꯥꯏꯔꯁꯨ ꯃꯣꯏ ꯄꯨꯊꯣꯛꯀꯗꯕ ꯅ꯭ꯌꯨꯁ ꯃꯦꯗꯤꯌꯥꯈꯣꯏ ꯑꯃꯁꯨꯡ ꯈꯕꯔꯈꯣꯏ ꯇꯧꯒꯗꯕ ꯃꯤꯈꯣꯏꯅ ꯃꯣꯏ ꯀ꯭ꯔꯤꯃꯤꯅꯦꯜꯈꯣꯏꯕꯨ ꯀꯤꯕ ꯅꯠꯇ꯭ꯔꯒꯗ ꯃꯣꯏꯁꯤ ꯑꯁꯤ ꯄꯨꯊꯣꯛꯑꯒ ꯃꯣꯏꯒꯤ ꯊꯕꯛ ꯇꯠꯀꯦꯔ ꯅꯠꯇ꯭ꯔꯒ ꯃꯣꯏ ꯀ꯭ꯔꯤꯃꯤꯅꯦꯜꯈꯣꯏꯅ ꯃꯣꯏꯕꯨ ꯃꯥꯕꯨ ꯑꯦꯇꯦꯛ ꯇꯧꯒꯦꯔ ꯍꯥꯏꯅ ꯃꯣꯏꯅ ꯀꯤꯕꯗ ꯁꯤꯒꯨꯝꯕ ꯃꯣꯏ ꯏꯟꯐꯣꯔꯃꯦꯁꯟꯈꯣꯏꯁꯤ ꯄꯨꯊꯣꯛꯇꯕꯅꯤ ꯑꯦꯝ ꯑꯦꯜ ꯑꯦꯈꯣꯏꯒ ꯑꯦꯝ ꯑꯦꯜ ꯑꯦꯈꯣꯏꯒ ꯀꯅꯦꯝꯁꯟ ꯂꯩꯕ ꯀ꯭ꯔꯤꯃꯤꯅꯦꯜꯈꯣꯏ ꯃꯣꯏꯁꯨ ꯅ꯭ꯌꯨꯁꯇꯤ ꯄꯨꯊꯣꯛꯄ ꯉꯝꯗꯦ ꯍꯥꯏꯕꯗꯤ ꯃꯣꯏ ꯀꯟꯅꯦꯛꯁꯟ ꯂꯩꯔꯕꯅꯤꯅ ꯑꯦꯝ ꯑꯦꯜ ꯑꯦ ꯑꯃꯒ ꯀꯔꯞꯁꯟ ꯂꯩꯕꯅꯤꯅ ꯃꯣꯏꯒꯤ ꯃꯤꯡꯆꯠ ꯊꯤꯍꯟꯒꯅꯤ ꯍꯥꯏꯕ ꯀꯤꯕꯅ ꯅꯠꯇ꯭ꯔꯒ ꯃꯣꯏꯒꯤ ꯄꯨꯊꯣꯛꯀꯗꯧꯕ ꯃꯤꯈꯣꯏꯅ ꯃꯣꯏꯒꯤ ꯊꯃꯣꯏ ꯊꯋꯥꯏ ꯄꯤꯛꯂꯒ ꯑꯦꯝ ꯑꯦꯜ ꯑꯦꯈꯣꯏꯕꯨ ꯀꯤꯔꯒ ꯀ꯭ꯔꯤꯃꯤꯅꯦꯜꯈꯣꯏꯕꯨ ꯀꯤꯔꯒ ꯃꯣꯏꯅ ꯅ꯭ꯌꯨꯁ ꯑꯃꯁꯨꯡ ꯈꯕ꯭ꯔꯗ ꯄꯨꯊꯣꯛꯇꯦ ꯃꯅꯤꯄꯨꯔꯁꯦ ꯁꯤꯒꯨꯝꯕ ꯅꯠꯇ꯭ꯔꯒꯅ ꯃꯣꯏ ꯅ ꯄꯨꯊꯣꯛꯄ ꯇꯥꯔꯒꯗꯤ ꯃꯅꯤꯄꯨꯔ ꯍꯥꯏꯕ ꯂꯝꯗꯝꯁꯦ ꯀꯔꯞꯁꯟ ꯂꯩꯇꯕ ꯀꯔꯞꯁꯟ ꯐ꯭ꯔꯤ ꯑꯣꯏꯕ ꯑꯁꯤꯒꯨꯝꯕ ꯑꯦꯝ ꯑꯦꯜ ꯑꯦꯈꯣꯏ ꯒꯣꯕꯔꯟꯃꯦꯟꯈꯣꯏ ꯀꯔꯞꯁꯟ ꯑꯣꯏꯕꯁꯦ ꯃꯣꯏ ꯇꯣꯛꯂꯒ ꯑꯐꯕ ꯀꯔꯞꯁꯟ ꯂꯩꯇꯕ ꯑꯦꯝ ꯑꯦꯜ ꯑꯦꯈꯣꯏ ꯒꯣꯕꯔꯟꯃꯦꯟꯈꯣꯏ ꯑꯣꯏꯔꯗꯤ ꯀ꯭ꯔꯤꯃꯤꯅꯦꯜ ꯍꯥꯏꯕꯁꯤꯁꯨ ꯃꯣꯏ ꯂꯩꯕ ꯀꯤꯒꯅꯤ ꯃꯁꯥꯅ ꯃꯁꯥꯕꯨ ꯈꯪꯖꯒꯅꯤ ꯑꯗꯨꯅ ꯃꯅꯤꯄꯨꯔ ꯑꯁꯦ ꯑꯩꯈꯣꯏ ꯀꯔꯞꯁꯟ ꯐ꯭ꯔꯤ ꯖꯣꯟ ꯑꯃꯁꯨꯡ ꯃꯤ ꯑꯃꯒ ꯑꯃ ꯅꯝꯊꯥꯛ ꯇꯧꯗꯕꯤꯗ ꯂꯩꯅꯉꯥꯏ ꯑꯩꯈꯣꯏꯅ ꯑꯐꯕꯔꯣꯝꯗ ꯈꯟꯖꯤꯟꯁꯤ ꯍꯥꯏꯅ ꯍꯥꯏꯖꯔꯤ